ꯏꯅꯦ ꯃꯦꯛꯀꯞ ꯇꯧꯕꯒꯤ ꯃꯐꯝꯗꯣ ꯑꯣꯏꯕꯤꯔꯕꯣ ꯑꯣ ꯑꯩ ꯂꯨꯍꯣꯡꯒꯗ ꯀꯔꯤ ꯃꯤ ꯑꯃꯅꯦ ꯑꯗꯣ ꯀꯩꯅꯣꯝꯇ ꯍꯪꯖꯔꯛꯀꯦꯅ ꯀꯣꯜ ꯇꯧꯔꯛꯄꯅꯦ

ꯁꯣꯝꯁꯦ ꯃꯦꯛꯀꯞ ꯇꯧꯕ ꯃꯤꯗꯣ ꯑꯣꯏꯕꯤꯔꯕꯣ ꯑꯣ ꯑꯗꯣ

ꯗ꯭ꯔꯦꯁꯀꯤ ꯈꯔ ꯃꯇꯥꯡꯗ ꯈꯤꯠꯇ ꯍꯪꯖꯔꯛꯀꯦ

ꯑꯣ ꯄꯣꯠꯂꯣꯏꯒꯤ ꯄꯣꯠꯂꯣꯏꯒꯤ ꯍꯪꯉꯛ ꯄꯣꯠꯂꯣꯏꯗꯣ ꯃꯆꯨ ꯀꯔꯝ ꯀꯔꯝꯕ ꯂꯩꯒꯦ ꯑꯗꯨ ꯑꯃꯇ ꯍꯥꯏꯕꯤꯔꯛꯑꯣ ꯑꯣ ꯑꯗꯣ ꯂꯦꯍꯦꯟꯒꯥ ꯁꯦꯠꯄꯗꯤ ꯁꯨꯝ ꯐꯖꯒꯗ꯭ꯔ ꯁꯨꯝ ꯂꯨꯍꯣꯡꯕꯒꯤꯁꯦ ꯑꯣ ꯑꯗꯣ ꯀꯦꯕ ꯈꯣꯠꯄꯒꯤꯗꯤ ꯁꯨꯝ ꯕ꯭ꯔꯥꯟꯗꯀꯗꯤ ꯂꯩꯕ꯭ꯔꯣ ꯀꯦꯅꯉꯥꯏ ꯀꯩꯀꯩ ꯂꯩꯒꯦ ꯑꯃꯇꯥ ꯍꯥꯏꯕꯤꯔꯛꯑꯣ

ꯑꯣ ꯑꯗꯨ ꯂꯦꯛꯃꯤꯗꯣ ꯄꯥꯝꯕꯨꯗꯤ ꯄꯥꯝꯃꯦ ꯑꯗꯣ ꯅꯣꯡꯃ ꯅꯤꯅꯤ ꯋꯥꯠꯂꯤꯉꯩꯗ ꯑꯩ ꯇ꯭ꯔꯥꯌꯦꯜ ꯇꯧꯕ ꯑꯃꯇ ꯂꯥꯛꯀꯦ ꯑꯗꯣ ꯌꯥꯒꯗ꯭ꯔꯥ ꯃꯐꯝꯗꯣ ꯑꯃꯇ ꯍꯥꯏꯕꯤꯔꯛꯑꯣ ꯑꯣ ꯑꯗꯣ ꯁꯣꯝꯗꯤ ꯂꯩꯕꯤꯔꯝꯒꯗ꯭ꯔꯥ ꯃꯤ ꯑꯇꯣꯞꯄ ꯂꯩꯔꯝꯒꯗ꯭ꯔꯣ

ꯑꯣ ꯉꯟꯅꯕꯨꯗꯤ ꯑꯗꯨꯝ ꯂꯥꯛꯇꯣꯏꯅꯦ ꯆꯥꯛ ꯆꯥꯕ ꯂꯣꯏꯔꯒ ꯑꯗꯨꯝ ꯂꯥꯛꯇꯣꯏꯅꯦ ꯈꯤꯇꯪ ꯉꯟꯅ ꯑꯗꯨꯝ ꯇꯥꯎꯅꯤꯡꯕ ꯑꯩꯗꯣ ꯁꯣꯝꯗ ꯊꯕꯛ ꯈꯔ ꯆꯤꯟꯕꯅꯤꯅ ꯑꯗꯨꯝ ꯂꯨꯍꯣꯡꯕꯒꯤ ꯄꯣꯠꯆꯩꯁꯤꯡꯗꯣ ꯂꯥꯡꯕꯅꯤꯅ ꯂꯦꯍꯦꯟꯒꯥꯁꯦ ꯂꯦꯍꯦꯟꯒꯥꯗꯤ ꯋꯥꯏꯔꯔꯣꯏꯒꯦ ꯄꯣꯠꯂꯣꯏꯗꯣ ꯑꯣꯏꯅ ꯋꯥꯏꯔꯒꯦ ꯃꯆꯨꯗꯨ ꯔꯦꯗ ꯔꯦꯠ ꯔꯦꯗꯀ ꯑꯇꯣꯞꯄ ꯑꯃꯒ

ꯍꯣꯏ ꯑꯗꯨꯝ ꯑꯗꯨꯗ ꯑꯣꯏꯅ ꯑꯗꯨꯝ ꯂꯥꯛꯆꯔꯒꯦ ꯑꯩ ꯅꯣꯡꯅꯤꯅꯤ ꯋꯥꯠꯂꯤꯉꯩꯗ ꯑꯗꯨꯝ ꯂꯥꯛꯆꯔꯒꯦ ꯑꯗꯨꯗꯨꯤ ꯍꯣꯏ ꯑꯗꯨꯗꯤ ꯊꯝꯃꯒꯦ